ꯍꯥꯟꯅꯒꯤ ꯑꯍꯟꯁꯤꯡꯒ ꯍꯧꯖꯤꯛꯀꯤ ꯅꯍꯥꯁꯤꯡꯒꯤ ꯅꯍꯥꯁꯤꯡꯒ ꯌꯥꯝꯅ ꯈꯦꯠꯅꯔꯦ

ꯃꯇꯝ ꯆꯥꯅ ꯅꯃꯥꯖ ꯁꯣꯟꯕ ꯑꯗꯒꯤ ꯃꯥꯒꯤ ꯔꯤꯂꯤꯖꯟꯒꯤ ꯇꯧꯐꯝ ꯊꯣꯛꯄ ꯊꯕꯛꯁꯤꯡ ꯄꯥꯡꯊꯣꯛꯇꯕ ꯌꯥꯗꯦ ꯍꯥꯏꯅ ꯇꯧꯔꯝꯃꯤ ꯑꯗꯨꯕꯨ ꯍꯧꯖꯤꯛꯀꯤ ꯅꯍꯥꯁꯤꯡꯗꯗꯤ ꯑꯗꯨꯒꯨꯝꯕ ꯀꯌꯥ ꯎꯕ ꯐꯪꯈꯤꯗ꯭ꯔꯦ ꯁꯝꯅ ꯍꯥꯏꯔꯀꯥꯟꯗ ꯋꯦꯁꯇ꯭ꯔꯟ ꯀꯜꯆꯔ ꯃꯌꯥꯝ ꯑꯃ ꯄꯨꯁꯜꯂꯛꯑꯒ ꯗ꯭ꯔꯦꯁꯇ ꯑꯣꯏꯔꯁꯨ ꯀꯜꯆꯔꯁꯤꯡꯗꯁꯨ ꯑꯇꯣꯞꯄꯒꯤ ꯋꯦꯁꯇ꯭ꯔꯟ ꯀꯜꯆꯔꯁꯤꯡ ꯂꯧꯁꯜꯂꯛꯇꯨꯅ ꯑꯩꯈꯣꯏꯒꯤ ꯑꯍꯜ ꯍꯥꯟꯅꯒꯤ ꯑꯍꯜ ꯂꯃꯟꯁꯤꯡꯒꯤ ꯑꯍꯜ ꯂꯃꯟꯁꯤꯡꯅ ꯇꯧꯔꯝꯕ ꯊꯕꯛꯁꯤꯡꯗꯣ ꯑꯣꯟꯊꯣꯛꯄ ꯍꯥꯏꯗꯤ ꯋꯦꯁꯇ꯭ꯔꯟ ꯀꯜꯆꯔꯒꯤ ꯃꯇꯧ ꯇꯝꯗꯨꯅ ꯃꯤꯒꯤ ꯃꯤꯇꯣꯞꯀꯤ ꯆꯠꯅꯕꯤꯗꯣ ꯑꯗꯨ ꯑꯣꯏꯅ ꯆꯠꯅꯗꯨꯅ ꯍꯥꯟꯅꯒꯤ ꯍꯥꯟꯅ ꯃꯇꯝꯒꯤ ꯑꯐꯕ ꯊꯕꯛꯁꯤꯡꯗꯣ ꯀꯥꯎꯊꯣꯛꯇꯨꯅ ꯍꯧꯖꯤꯛ ꯃ꯭ꯌꯨꯖꯤꯛ ꯗꯦꯟꯁꯤꯡ ꯑꯗꯒꯤ ꯑꯇꯣꯞ ꯑꯇꯣꯞꯄ ꯃꯌꯥꯝ ꯑꯃ ꯇꯧꯗꯨꯅ ꯃꯥꯒꯤ ꯑꯩꯈꯣꯏ ꯔꯤꯂꯤꯖꯟꯁꯦ ꯃꯤꯡꯆꯠ ꯊꯤꯅꯕ ꯊꯕꯛ ꯌꯥꯝ ꯇꯧꯋꯦ